ꯑꯩꯅ ꯑꯩꯒꯤ ꯏꯃꯨꯡꯗ ꯍꯛꯆꯥꯡ ꯐꯅꯕ ꯁꯦꯝꯕ ꯆꯤꯟꯖꯥꯛꯁꯤꯡꯗꯤ ꯏꯃꯥ ꯕꯕꯥꯁꯤꯡ ꯑꯍꯜ ꯑꯣꯏꯔꯦ ꯏꯌꯥꯝꯕꯁꯨ ꯑꯍꯜ ꯑꯣꯏꯔꯦ ꯏꯇꯩꯃꯥꯈꯣꯏꯁꯨ ꯑꯍꯜ ꯑꯣꯏꯔꯦ ꯑꯗꯨꯅ ꯊꯨꯝꯒꯨꯝꯕ ꯍꯦꯟꯅ ꯆꯥꯕ ꯃꯣꯔꯣꯛ ꯌꯥꯝꯅ ꯁꯥꯅ ꯆꯥꯕ ꯊꯥꯎ ꯌꯥꯝꯅ ꯇꯣꯏꯅ ꯆꯥꯕ ꯑꯁꯨꯝꯕꯁꯤꯃ ꯊꯤꯡꯉꯦ ꯑꯗꯨꯒ ꯑꯌꯨꯛ ꯉꯟꯅ ꯍꯧꯒꯠꯂꯒ ꯋꯥꯛꯀꯤꯡ ꯆꯠꯄ ꯑꯗꯒꯤ ꯅꯨꯡꯊꯤꯟ ꯅꯨꯃꯤꯗꯥꯡ ꯋꯥꯏꯔꯝꯗ ꯉꯥꯛꯇꯪ ꯍꯛꯆꯥꯡ ꯁꯥꯖꯦꯟ ꯑꯣꯏꯅ ꯊꯧꯔꯤ ꯍꯥꯏꯕꯤ ꯁ꯭ꯀꯤꯞꯄꯤꯡꯒꯨꯝꯕ ꯆꯣꯡꯍꯟꯕ ꯑꯗꯒꯤ ꯊꯕꯛꯁꯦ ꯃꯇꯝ ꯆꯥꯡ ꯅꯥꯏꯅ ꯁꯨꯅꯕ ꯔꯦꯁ ꯇꯧꯕ ꯃꯇꯝꯗ ꯇꯧꯅꯕ ꯑꯗꯨꯝꯕꯒꯤ ꯗ ꯑꯌꯥꯝꯕꯅ ꯑꯩꯅꯁꯨ ꯍꯥꯏ ꯏꯃꯥ ꯕꯕꯥꯅꯁꯨ ꯃꯇꯦꯡ ꯑꯗꯨꯝ ꯄꯥꯡꯉꯤ ꯑꯩꯅ ꯍꯥꯏ ꯕꯕꯥꯁꯤꯡꯗ ꯑꯗꯨꯅ ꯑꯩꯒꯤ ꯏꯌꯥꯝꯕ ꯑꯃ ꯂꯩ ꯑꯩꯉꯣꯟꯗꯒꯤ ꯆꯍꯤ ꯑꯅꯤ ꯑꯍꯨꯝ ꯍꯟꯕ ꯃꯥꯒ ꯑꯩꯒ ꯑꯌꯥꯝꯕꯅ ꯌꯨꯝꯗꯁꯨ ꯁꯨꯝ ꯁꯥꯟꯅꯕꯁꯤ ꯃꯌꯥꯝ ꯄꯨꯟꯅ ꯑꯗꯨꯝ ꯇꯧꯋꯤ ꯑꯁꯨꯝꯅ ꯌꯨꯝꯗ ꯏꯃꯨꯡ ꯃꯅꯨꯡ ꯑꯃ ꯑꯃ ꯄꯨꯟꯅꯔꯒ ꯍꯛꯆꯥꯡ ꯐꯅꯕ ꯑꯐꯕ ꯊꯕꯛ ꯃꯌꯥꯝ ꯑꯃ ꯇꯧꯋꯤ